ꯆꯨꯝꯃꯤ ꯑꯣꯔꯒꯥꯅꯤꯛ ꯐꯥꯔꯃꯤꯡꯁꯤꯅ ꯌꯥꯝꯅ ꯀꯥꯟꯅꯩ ꯑꯩꯈꯣꯏ ꯍꯦꯜꯇ ꯍꯥꯟꯅꯗꯤ ꯀꯦꯃꯤꯀꯦꯜ ꯌꯥꯝꯅ ꯍꯥꯞꯄꯒ ꯁꯤꯖꯤꯟꯅꯔꯝꯃꯦ ꯍꯧꯖꯤꯛꯇꯤ ꯑꯣꯔꯒꯥꯅꯤꯛꯇ ꯕꯦꯖ ꯇꯧꯔꯒ ꯑꯩꯈꯣꯏꯒꯤ ꯐꯥꯔꯃꯤꯡ ꯇꯧꯕꯗ ꯑꯩꯈꯣꯏ ꯃꯦꯅꯤꯌꯣꯔꯗ ꯍꯥꯞꯄꯁꯨ ꯑꯣꯒꯥꯅꯤꯛ ꯃꯦꯅꯤꯌꯣꯔ ꯍꯥꯞꯄꯒ ꯊꯥꯟꯅꯔꯦ ꯍꯧꯖꯤꯛꯇꯤ ꯑꯣꯔꯒꯥꯅꯤꯛꯇ ꯂꯣꯏꯅ ꯑꯌꯥꯝꯕ ꯇꯧꯅꯔꯦ ꯑꯗꯣ ꯃꯤ ꯍꯧꯖꯤꯛ ꯑꯌꯥꯝꯕꯗꯤ ꯑꯣꯔꯒꯥꯅꯤꯛꯁꯦ ꯑꯌꯥꯝꯕ ꯈꯪꯅꯗꯦꯀꯣ ꯑꯗꯣ ꯀꯦꯃꯤꯀꯦꯜ ꯑꯌꯥꯝꯕ ꯁꯤꯖꯤꯟꯅꯩ ꯑꯗꯣ ꯍꯧꯖꯤꯛ ꯑꯣꯔꯒꯥꯅꯤꯛꯇꯤ ꯌꯥꯝꯅ ꯈꯪꯅꯔꯁꯨ ꯌꯥꯝ ꯀꯟꯅ ꯈꯪꯅꯕꯗꯤ ꯑꯣꯏꯗꯦꯕ ꯑꯗꯣ ꯅꯣꯂꯦꯁꯇꯤ ꯃꯣꯏ ꯂꯩꯇꯕꯅꯦ ꯑꯗꯣ ꯑꯣꯔꯒꯥꯅꯤꯛꯀꯤ ꯑꯦꯋꯥꯔꯅꯦꯁꯀꯨꯝꯕ ꯈꯔ ꯆꯠꯂꯗꯤ ꯃꯣꯏ ꯈꯪꯗꯕ ꯂꯩꯔꯤꯁꯤ ꯀꯦꯃꯤꯀꯦꯜ ꯁꯤꯖꯤꯟꯅꯔꯤꯁꯤ ꯌꯨꯁ ꯇꯧꯔ ꯁꯤꯖꯤꯟꯅꯕꯁꯤꯡꯁꯤ ꯈꯔ ꯐꯒꯗ꯭ꯔꯅ ꯈꯜꯂꯦ ꯑꯗꯣ ꯃꯣꯏ ꯀꯦꯃꯤꯀꯦꯜ ꯍꯥꯟꯅ ꯀꯦꯃꯤꯀꯦꯜ ꯁꯤꯖꯤꯟꯅꯔꯤꯁꯤꯅ ꯍꯦꯛꯇ ꯐꯔꯅꯤ ꯃꯣꯏꯗꯤ ꯄꯣꯠꯁꯤ ꯇꯤꯟ ꯇꯥꯔꯝꯃꯁꯨ ꯀꯦꯃꯤꯀꯦꯜꯁꯤꯡ ꯆꯥꯏꯁꯤꯜꯂꯒ ꯐꯔꯅꯤ ꯍꯦꯛꯇ ꯈꯜꯂꯦꯕ ꯑꯗꯣ ꯑꯣꯔꯒꯥꯅꯤꯛꯇ ꯍꯧꯖꯤꯛꯀꯤ ꯑꯣꯔꯒꯥꯅꯤꯛꯁꯤꯅ ꯁꯤꯖꯤꯟꯅꯔꯤꯁꯤ ꯇꯤꯟꯁꯨ ꯇꯥꯔꯔꯣꯏ ꯃꯣꯏꯒꯤ ꯑꯣꯔꯒꯥꯅꯤꯛ ꯃꯦꯅꯤꯌꯣꯔꯁꯤꯅ ꯇꯧꯕꯗ ꯂꯩꯍꯥꯎ ꯍꯥꯏꯗꯤ ꯃꯥꯏ ꯁꯣꯏꯜꯗꯁꯨ ꯌꯥꯝ ꯂꯩꯍꯥꯎ ꯂꯩꯍꯜꯂꯒ ꯌꯥꯝꯅ ꯄꯣꯠꯁꯨ ꯂꯩꯍꯥꯎ ꯄꯣꯠꯁꯨ ꯐꯒꯠꯍꯟꯕ ꯍꯥꯏꯗꯤ ꯑꯩꯈꯣꯏꯒꯤ ꯍꯛꯆꯥꯡꯗꯁꯨ ꯌꯥꯝ ꯀꯥꯟꯅꯍꯟꯕ ꯑꯣꯔꯒꯥꯅꯤꯛꯇ ꯑꯣꯏꯔꯕꯅꯤꯅ ꯍꯥꯏꯗꯤ ꯀꯦꯃꯤꯀꯦꯜ ꯁꯤꯖꯤꯟꯅꯗꯕꯅꯤꯅ ꯍꯤꯗꯥꯛꯁꯨ ꯆꯥꯏꯗꯕ ꯍꯥꯏꯗꯤ ꯑꯣꯔꯒꯥꯅꯤꯛꯇ ꯑꯌꯥꯝꯕ ꯍꯧꯖꯤꯛ ꯁꯤꯖꯤꯟꯅꯔꯗꯤꯀꯣ ꯑꯉꯥꯡꯗ ꯑꯉꯥꯡ ꯍꯧꯒꯊꯂꯛꯏꯕ ꯍꯥꯏꯗꯤ ꯑꯍꯟꯁꯤꯡ ꯑꯣꯏꯔꯛꯏꯕ ꯂꯥꯏꯅꯥ ꯃꯌꯥꯝ ꯊꯣꯛꯂꯛꯏꯀꯣ ꯍꯧꯖꯤꯛꯇꯤ ꯀꯦꯃꯤꯀꯦꯜ ꯁꯤꯖꯤꯟꯅꯕꯗꯒꯤ ꯑꯗꯨꯗꯒꯤꯁꯨ ꯉꯥꯛꯊꯣꯛꯄ ꯉꯝꯃꯦꯕ ꯍꯧꯖꯤꯛꯇꯤ ꯌꯥꯝꯅ ꯀꯦꯃꯤꯀꯦꯜ ꯁꯤꯖꯤꯟꯅꯔꯕꯅꯤꯅ ꯏꯁꯀꯤꯟ ꯀꯤꯖꯤꯖꯇ ꯑꯣꯏꯔꯁꯨ ꯆꯥꯕꯗ ꯑꯣꯏꯔꯁꯨ ꯌꯥꯎꯈꯤꯕꯗꯒꯤ ꯑꯩꯈꯣꯏꯒꯤ ꯀꯩ ꯍꯥꯏꯅꯤ ꯀꯤꯗꯅꯤ ꯀꯤꯗꯅꯤ ꯐꯦꯜꯒꯨꯝꯕ ꯑꯣꯏꯕꯀꯣ ꯏꯁꯇꯣꯃꯥꯛꯇꯁꯨ ꯃꯌꯥꯝ ꯑꯃ ꯗꯤꯖꯤꯖ ꯃꯌꯥꯝ ꯑꯃ ꯂꯥꯛꯏꯀꯣ ꯍꯦꯜꯇꯀꯣ ꯑꯗꯣ ꯑꯗꯣ ꯁꯤꯒꯤꯁꯤꯗꯒꯤ ꯉꯥꯛꯊꯣꯛꯀꯦ ꯍꯥꯏꯔꯗꯤ ꯑꯩꯈꯣꯏꯒꯤ ꯑꯣꯔꯒꯥꯅꯤꯛꯀꯤ ꯑꯩꯈꯣꯏ ꯑꯣꯔꯒꯥꯅꯤꯛꯇ ꯕꯦꯖ ꯇꯧꯔꯒ ꯐꯥꯝ ꯇꯧꯕꯤꯕꯁꯤꯅ ꯃꯌꯥꯝ ꯐꯅꯦꯅ ꯈꯜꯂꯤ ꯑꯗꯣ ꯃꯌꯥꯝ ꯑꯦꯋꯥꯔꯅꯦꯁꯀꯨꯝꯕ ꯂꯥꯛꯑ ꯄꯤꯕꯤꯔꯗꯤ ꯐꯥꯔꯃꯤꯡꯁꯤꯡꯗ ꯑꯣꯔꯒꯥꯅꯤꯛꯀꯤꯁꯦ ꯌꯥꯝꯅ ꯃꯌꯥꯝ ꯑꯗꯨꯝ ꯂꯧꯅꯔꯛꯑꯅꯤ ꯆꯠꯅꯔꯛꯑꯅꯤ ꯍꯥꯏꯗꯤ ꯑꯣꯔꯒꯥꯅꯤꯛꯇꯤ ꯐꯥꯝꯗꯤ ꯇꯧꯔꯒ ꯈꯪꯗꯤ ꯈꯪꯅꯗꯝꯅꯦꯕ ꯑꯌꯥꯝꯕ ꯑꯗꯣ ꯑꯣꯔꯒꯥꯅꯤꯛ ꯇꯧꯕꯁꯦ ꯌꯥꯝ ꯐꯕꯅꯤ ꯑꯩꯈꯣꯏ ꯍꯛꯆꯥꯡꯗꯁꯨ ꯌꯥꯝ ꯀꯥꯟꯅꯕꯅꯦ ꯂꯩꯕꯥꯛ ꯂꯩꯍꯥꯎꯁꯨ ꯌꯥꯝ ꯂꯩꯕꯅꯦ ꯑꯣꯔꯒꯥꯅꯤꯛꯇ ꯑꯣꯔꯒꯥꯅꯤꯛ ꯇꯧꯔꯁꯦ ꯃꯌꯥꯝ ꯂꯦꯞꯄꯤꯔꯣ ꯑꯣꯔꯒꯥꯅꯤꯛꯀꯤꯗ ꯑꯣꯏꯅ ꯋꯥꯈꯜꯁꯦ ꯀꯦꯃꯤꯀꯦꯜ ꯊꯥꯗꯣꯛꯑꯁꯦ